ꯑꯩꯈꯣꯏꯒꯤ ꯅꯨꯡꯇꯤꯒꯤ ꯑꯩꯈꯣꯏꯅ ꯏꯁꯩꯁꯦ ꯁꯣꯔ ꯁꯥꯟꯅꯒꯦ ꯑꯣꯔ ꯍꯥꯏꯔꯤꯕ ꯏꯁꯩꯁꯦ ꯁꯛꯀꯦ ꯍꯥꯏꯔꯒꯗꯤ ꯍꯥꯏꯕꯗꯤ ꯃꯄꯥꯟ ꯊꯣꯛꯅ ꯃꯤꯌꯥꯝ ꯃꯔꯛꯇ ꯁꯛꯄ ꯐꯪꯉꯨꯗ꯭ꯔꯒꯁꯨ ꯈꯔ ꯃꯈꯩꯗꯤ ꯁꯨꯔ ꯇꯥꯅ ꯁꯛꯆꯒꯦ ꯍꯥꯏꯕꯒꯤ ꯋꯥꯈꯜ ꯑꯃꯗ ꯂꯩꯖꯕꯅꯤꯅ ꯌꯨꯝꯗ ꯅꯨꯡꯇꯤ ꯅꯨꯃꯤꯠ ꯈꯨꯗꯤꯡꯒꯤ ꯄ꯭ꯔꯦꯛꯇꯤꯁ ꯇꯧꯕ ꯑꯝꯗꯤ ꯗꯔꯀꯥꯔ ꯑꯣꯏ ꯇꯧꯁꯨ ꯇꯧꯖꯩ ꯑꯗꯨꯒ ꯁꯛꯄꯁꯨ ꯀꯅꯥꯒꯨꯝꯕ ꯑꯃꯅ ꯏꯁꯩ ꯁꯛꯄ ꯃꯇꯝꯗ ꯁꯨꯔ ꯇꯥꯗꯕ ꯃꯇꯝꯗꯗꯤ ꯑꯩꯈꯣꯏꯁꯨ ꯁꯛꯂꯛꯏꯕ ꯏꯁꯩꯗꯣ ꯑꯩꯈꯣꯏꯒꯤ ꯁꯨꯔ ꯇꯥꯗꯕꯅꯤꯅ ꯇꯥꯅꯤꯡꯉꯨꯗꯦ ꯑꯗꯨꯗꯨꯅ ꯁꯨꯔ ꯇꯥꯅ ꯏꯁꯩ ꯁꯛꯑꯗꯤ ꯑꯦ ꯀꯅꯥꯅꯣ ꯍꯥꯏꯐꯦꯠ ꯌꯦꯡꯅꯤꯡꯕ ꯍꯥꯏꯕ ꯑꯃꯁꯨ ꯐꯥꯎꯏ ꯑꯗꯨꯒ ꯏꯁꯩ ꯁꯛꯄ ꯃꯇꯝꯗꯁꯨ ꯆꯨꯝꯅ ꯁꯨꯔ ꯇꯥꯅ ꯁꯛꯄꯗꯨꯃꯛꯁꯨ ꯄꯥꯝꯖꯩ ꯁꯛꯄ ꯍꯩꯇ꯭ꯔꯒꯗꯤ ꯑꯩꯈꯣꯏꯒꯤ ꯃꯤꯅꯁꯨ ꯇꯥꯅꯤꯡꯗꯦ ꯑꯗꯨꯗꯨꯅ ꯁꯛꯄ ꯍꯩꯔꯒꯗꯤ ꯏꯁꯩ ꯁꯛꯄ ꯀꯂꯀꯥꯔ ꯑꯐꯥꯎꯕꯃꯛ ꯅꯠꯇ꯭ꯔꯒꯁꯨ ꯃꯇꯧ ꯇꯝꯃꯒ ꯁꯛꯄꯗ ꯃꯤꯌꯥꯝꯅ ꯑꯗꯨꯝ ꯇꯥꯅꯤꯡꯕꯗꯣ ꯑꯗꯨꯝ ꯐꯥꯎꯑꯦ ꯑꯗꯨꯅ ꯑꯩꯈꯣꯏꯅ ꯆꯥꯡ ꯅꯥꯏꯅ ꯍꯥꯏꯔꯤꯕ ꯄꯣꯠꯁꯦ ꯁꯨꯝ ꯁꯛꯑꯒꯗꯤ ꯑꯩꯈꯣꯏꯒꯤ ꯅꯨꯡꯇꯤꯒꯤ ꯑꯩꯈꯣꯏꯒꯤ ꯁꯛꯄꯒꯤ ꯄꯔꯦꯛꯇꯤꯁꯁꯦ ꯅꯨꯡꯇꯤꯒꯤ ꯇꯧꯔꯒꯗꯤ ꯑꯩꯈꯣꯏꯗ ꯀꯥꯅꯕ ꯌꯥꯝꯅ ꯐꯪꯒꯅꯤ ꯍꯥꯏꯅ ꯑꯩꯅ ꯈꯟꯖꯩ ꯑꯗꯨꯒ ꯅꯨꯃꯤꯠ ꯈꯨꯗꯤꯡꯒꯤ ꯑꯩꯈꯣꯏ ꯀꯌꯥꯝ ꯌꯥꯝꯅ ꯄ꯭ꯔꯦꯛꯇꯤꯁ ꯇꯧꯕꯒꯦ ꯍꯥꯏꯕꯗꯤ ꯌꯨꯝꯒꯤ ꯏꯃꯨꯡꯒꯤ ꯍꯥꯎꯁ ꯋꯥꯏꯞ ꯑꯃ ꯑꯣꯏꯔꯨꯔꯕꯅꯤꯅ ꯑꯩꯈꯣꯏꯅ ꯌꯥꯝ ꯇꯣꯏꯅ ꯌꯥꯝ ꯅ ꯀꯩꯅꯣ ꯑꯩꯈꯣꯏꯒꯤ ꯃꯇꯝꯁꯦ ꯅꯣꯡꯃꯗ ꯄ꯭ꯔꯦꯛꯇꯤꯁ ꯃꯔꯤ ꯃꯉꯥꯔꯛ ꯇꯧꯕ ꯑꯍꯨꯝꯂꯛ ꯇꯧꯕ ꯍꯥꯏꯕꯗꯨꯗꯤ ꯉꯝꯖꯗ꯭ꯔꯦ ꯋꯥꯟ ꯇꯥꯏꯝ ꯑꯃꯨꯛꯈꯛꯇꯪꯈꯛ ꯇꯧꯕ ꯑꯣꯏꯅ ꯐꯪꯖꯩ ꯑꯗꯨꯅ ꯃꯁꯤ ꯇꯧꯔꯤꯉꯩ ꯃꯔꯛꯁꯤꯗꯁꯨ ꯑꯗꯨꯝ ꯏꯁꯥꯅ ꯍꯦꯟꯅ ꯑꯩꯈꯣꯏꯒꯤ ꯈꯣꯟꯖꯦꯜꯁꯦ ꯑꯐꯕ ꯐꯅꯕꯒꯤꯗꯃꯛꯇ ꯑꯩꯅ ꯑꯃꯨꯛꯇꯪ ꯐꯪꯏ ꯈꯨꯗꯣꯡꯆꯥꯕ ꯐꯪꯏꯉꯩꯗ ꯑꯗꯨꯝ ꯐꯖꯅ ꯄꯨꯛꯅꯤꯡ ꯆꯪꯅ ꯑꯗꯨꯝ ꯁꯛꯆꯩ ꯍꯥꯏꯖꯔꯒꯦ